ꯍꯂꯣ ꯎꯝ ꯑꯩ ꯅꯣꯏꯒꯤ ꯕꯁꯇ ꯉꯔꯥꯡ ꯇꯣꯡꯕ ꯄꯦꯁꯦꯟꯖꯔꯅꯦꯕꯀꯣ ꯑꯗꯨ ꯁꯣꯝꯁꯤ ꯗ꯭ꯔꯥꯏꯚꯔ ꯑꯣꯏꯒꯗꯧꯔꯤꯕ꯭ꯔꯥ ꯎꯝ ꯑꯗꯨ ꯁꯨꯝ ꯇꯧꯕꯅꯦ ꯅꯣꯏꯒꯤ ꯑꯩꯁꯤ ꯉꯔꯥꯡ ꯅꯣꯏꯒꯤ ꯕꯁꯇ ꯇꯣꯡꯕꯅꯦꯕ ꯅꯣꯏ ꯕꯁꯇ ꯉꯔꯥꯡ ꯇꯣꯡꯕꯁꯤꯗ ꯍꯥꯟꯅ ꯄꯩꯁꯥ ꯂꯨꯄꯥ ꯀꯨꯟꯊ꯭ꯔꯥ ꯀꯨꯟꯊ꯭ꯔꯥ ꯈꯛꯇꯪ ꯂꯧꯕꯗꯨꯗ ꯌꯥꯡꯈꯩ ꯌꯥꯡꯈꯩꯁꯨ ꯂꯧꯋꯦ ꯁꯤ ꯀꯃꯥꯏꯅ ꯇꯧꯗꯣꯏꯅꯣ ꯅꯣꯏꯒꯤꯁꯦ ꯂꯧꯈꯤ ꯃꯃꯥꯡꯗ ꯑꯩꯈꯣꯏꯅ ꯆꯠꯂꯤꯕ ꯊꯣꯏꯁꯦ ꯑꯩꯈꯣꯏ ꯑꯗꯨꯝ ꯕꯔꯥꯕꯔ ꯑꯗꯨꯝ ꯆꯠꯆꯕꯅꯦ ꯑꯗꯨ ꯅꯍꯥꯟꯈꯩ ꯀꯨꯟꯊ꯭ꯔꯥ ꯀꯨꯟꯊ꯭ꯔꯥ ꯂꯧꯕꯅꯦ ꯑꯗꯨ ꯅꯣꯏꯅ ꯉꯔꯥꯡꯁꯦ ꯑꯩꯉꯣꯟꯗ ꯌꯥꯡꯈꯩ ꯂꯧꯍꯧꯋꯦ ꯑꯗꯨ ꯀꯃꯥꯏꯅ ꯇꯧꯔꯤꯕꯅꯣ ꯑꯁꯤ ꯁꯨꯃꯥꯏꯅ ꯁꯨꯝ ꯇꯧꯔꯒꯗꯤ ꯑꯩꯈꯣꯏꯗꯤ ꯀꯝꯄ꯭ꯂꯦꯟ ꯁꯔꯀꯥꯔꯗ ꯁꯨꯝꯕ ꯀꯝꯄ꯭ꯂꯦꯟ ꯈꯔ ꯊꯥꯡꯒꯠꯇꯧ ꯂꯩꯌꯦ ꯑꯣ ꯑꯗꯨꯒ ꯅꯪ ꯍꯥꯏꯕꯤꯌꯨꯅꯦ ꯍꯥꯏꯕꯤꯌꯨꯅꯦ ꯑꯣ ꯍꯣꯏ ꯍꯣꯏ ꯌꯥꯔꯦ ꯌꯥꯔꯦ ꯑꯗꯨꯒꯤꯕꯨ ꯑꯣꯏꯔꯗꯤ ꯐꯔꯦ ꯑꯗꯨ ꯁꯨꯝ ꯇꯧꯕꯅꯦ ꯑꯗꯨꯒ ꯂꯝꯕꯤꯁꯨ ꯐꯠꯇꯕꯗꯨꯗ ꯑꯃꯨꯛꯀ ꯑꯣꯖꯥꯅ ꯑꯃꯨꯛ ꯊꯧꯔꯤꯕ ꯈꯨꯊꯧꯗꯣ ꯑꯩꯈꯣꯏꯗꯤ ꯈꯔ ꯀꯩꯗꯧꯕꯅꯤꯅ ꯀꯤꯒꯟꯕꯅꯤꯅ ꯅꯨꯡꯉꯥꯏꯖꯗꯦ ꯀꯟꯅ ꯊꯧꯕꯗꯨꯁꯨ

ꯑꯣ ꯑꯗꯨ ꯑꯍꯜ ꯂꯃꯟꯁꯨ ꯃꯌꯥꯝ ꯑꯃ ꯌꯥꯎꯔꯤ ꯑꯃꯁꯨ ꯀꯩꯗꯧꯋꯤ ꯑꯩꯈꯣꯏ ꯏꯁꯥꯃꯛꯁꯨ ꯌꯥꯝꯅ ꯑꯍꯟ ꯑꯣꯏꯔꯨꯗ꯭ꯔꯒꯁꯨ ꯑꯩꯈꯣꯏꯗ ꯑꯀꯤꯕ ꯑꯃ ꯄꯣꯛꯏ ꯍꯥꯏꯗꯤ ꯕꯁꯅꯤꯅꯀꯣ ꯈꯤꯇꯪ ꯁꯣꯏꯕꯗ ꯁꯣꯏꯕ ꯍꯥꯏꯁꯤꯗꯤ ꯍꯥꯏꯔꯝꯕ ꯅꯠꯇꯦꯗꯣ ꯑꯣ ꯑꯗꯨꯗꯨꯒꯤ ꯀꯤꯕꯒꯤ ꯍꯟꯗꯛ ꯇꯧꯈ꯭ꯔꯒꯅ ꯇꯧꯈ꯭ꯔꯦ ꯑꯗꯨ ꯃꯇꯨꯡꯗ ꯑꯃꯨꯛ ꯍꯟꯅ ꯇꯧꯗꯅꯉꯥꯏꯅꯤꯅ ꯍꯥꯏꯕꯅꯤ ꯑꯗꯨ ꯁꯨꯝ ꯁꯥꯎꯅꯤꯡꯕ ꯐꯥꯎꯔꯤꯕ꯭ꯔꯥ ꯀꯔꯤ ꯀꯩꯗꯧꯕꯅꯣ ꯑꯗꯨ ꯎꯝ ꯑꯣ ꯋꯥꯔꯧꯗꯦꯗ ꯋꯥꯔꯧꯗꯦ ꯀꯩꯗꯧꯕꯩ ꯋꯥꯔꯧꯗꯣꯏꯅꯣ ꯁꯨꯝ ꯑꯩꯈꯣꯏꯅ ꯅꯨꯡꯉꯥꯏꯖꯗꯕ ꯄꯦꯟꯖꯗꯕꯒꯤ ꯑꯈꯣꯏ ꯄ꯭ꯔꯖꯥꯒꯤ ꯁꯦꯕꯥ ꯇꯧꯖꯔꯤꯕ ꯅꯈꯣꯏꯗꯁꯨ ꯁꯨꯝ ꯈꯪꯍꯟꯖꯕꯅꯤꯗ ꯑꯩꯈꯣꯏ ꯑꯅꯤꯡꯕ ꯑꯄꯥꯝꯕ ꯂꯣꯏꯅꯃꯛ ꯁꯤ ꯂꯣꯏꯅ ꯃꯤꯑꯣꯏꯕ ꯉꯥꯛꯇꯅꯤꯅ ꯂꯣꯏꯅ ꯑꯄꯦꯟ ꯄꯦꯟꯗ ꯂꯣꯏ ꯂꯤꯅꯔꯤ ꯉꯥꯛꯇꯅꯤꯗꯅ ꯍꯣ ꯑꯗꯨꯗꯨꯅ ꯑꯩ ꯑꯣꯖꯥꯗ ꯁꯨꯃꯥꯏꯅ ꯑꯗꯨꯝ ꯍꯪꯒꯠꯆꯕꯅꯤ ꯋꯥꯔꯧꯗꯦꯗ ꯋꯥꯔꯧꯗꯦꯗ ꯑꯣ ꯑꯣ ꯐꯅꯤ ꯐꯅꯤ ꯑꯗꯨꯃꯥꯏꯅꯕꯨ ꯇꯧꯕꯤꯔꯗꯤ ꯁꯨꯝ ꯂꯩꯇ ꯂꯥꯏꯔ ꯑꯩꯈꯣꯏꯒꯤꯁꯨ ꯂꯩꯅ ꯂꯩꯅ ꯀꯩꯗꯧꯕꯗꯤ ꯅꯠꯇꯝꯅꯤꯅ ꯅꯣꯡꯃꯩ ꯆꯔꯥ ꯇꯥꯜꯂ ꯆꯥꯖꯕꯅꯤꯅ ꯑꯗꯨꯝ ꯁꯦ ꯂꯨꯄꯥ ꯇꯔꯥ ꯍꯤꯡꯖꯔꯁꯨ ꯇꯔꯥꯗꯨ ꯇꯥꯟꯕꯗ ꯌꯥꯝ ꯋꯥꯖꯩ ꯍꯥꯏꯕ ꯍꯣ ꯑꯗꯨꯅꯅꯤ ꯋꯥꯔꯧꯕꯤꯕ ꯌꯥꯗꯦ ꯑꯗꯨꯗꯤ ꯑꯣꯖꯥ ꯅꯨꯡꯉꯥꯏꯇꯕ ꯀꯩꯗꯧꯗꯕ ꯂꯩꯅꯔꯣꯏꯁꯤ ꯎꯝ ꯎꯝ ꯑꯣꯑꯣꯑꯣ ꯍꯣꯏ ꯌꯥꯔꯦ ꯌꯥꯔꯦ ꯌꯥꯝ ꯅꯨꯡꯉꯥꯏꯖꯔꯦ ꯑꯣꯖꯥ ꯑꯗꯨꯗꯤ ꯑꯩꯁꯨ ꯑꯃꯨꯛ ꯊꯝꯖꯔꯒꯦ